ꯐꯣꯔ ꯑꯥꯒꯁ ꯇ꯭ꯋꯦꯟꯇꯤ ꯇ꯭ꯋꯦꯟꯇꯤ ꯊꯥꯔꯠ ꯃꯦ ꯇ꯭ꯋꯦꯟꯇꯤ ꯇ꯭ꯋꯦꯟꯇꯤ ꯋꯥꯟ ꯁꯤꯛꯁꯇꯤꯟ ꯁꯦꯞꯇꯦꯝꯕꯔ ꯇ꯭ꯋꯦꯟꯇꯤ ꯇ꯭ꯋꯦꯟꯇꯤ ꯇꯨ ꯐꯣꯔ ꯅꯕꯦꯝꯕꯔ ꯇ꯭ꯋꯦꯟꯇꯤ ꯇ꯭ꯋꯦꯟꯇꯤ ꯊ꯭ꯔꯤ ꯁꯚꯦꯟ ꯖꯟꯋꯥꯔꯤ ꯇ꯭ꯋꯦꯟꯇꯤ ꯇ꯭ꯋꯦꯟꯇꯤ ꯐꯣꯔ